ꯑꯩꯅ ꯉꯔꯥꯡ ꯕꯖꯥꯔꯗꯒꯤ ꯊꯥꯡ ꯂꯩꯔꯛꯄꯅꯦ ꯊꯥꯡꯗꯨ ꯌꯥꯝꯅꯁꯨ ꯍꯣꯡꯉꯦ ꯊꯥꯡ ꯃꯔꯤ ꯍꯥꯟꯕꯗ ꯂꯨꯄꯥ ꯆꯥꯝꯃ ꯈꯛꯇ ꯄꯤ ꯑꯗꯨꯒ

ꯌꯥꯝꯅ ꯑꯩꯉꯣꯟꯗ ꯀꯥꯟꯅꯕ ꯏꯟꯖꯥꯡ ꯁꯦꯝꯕꯗ ꯆꯥꯛ ꯊꯣꯡꯕꯗ ꯌꯥꯝꯅ ꯅꯨꯡꯉꯥꯏꯕ ꯑꯣꯏꯍꯜꯂꯤ